ꯋꯥꯒꯅꯤ ꯍꯥꯏꯗꯨꯅ ꯏꯃꯥ ꯕꯕꯥꯅ ꯍꯥꯏꯕꯤꯔꯝꯕꯗꯣ ꯑꯩ ꯉꯁꯤꯁꯨ ꯅꯤꯡꯁꯤꯡꯖꯔꯤ ꯉꯁꯤꯁꯨ ꯈ꯭ꯋꯥꯏꯗꯒꯤ ꯅꯨꯡꯁꯤꯅ ꯅꯤꯡꯁꯤꯡꯖꯔꯤ ꯑꯗꯨꯒ ꯏꯃꯥ ꯕꯕꯥꯅ ꯑꯩꯕꯨ ꯃꯇꯝꯗꯨꯗ ꯍꯥꯏꯕꯤꯈꯤꯕ ꯉꯥꯡꯕꯤꯈꯤꯕ ꯑꯗꯨꯗꯒꯤ ꯃꯈꯣꯏꯅ ꯑꯩꯕꯨ ꯊꯕꯛꯁꯤꯡꯗ ꯇꯧꯗꯨꯅ ꯈꯪꯍꯜꯂꯝꯕꯒꯤꯗꯃꯛꯇ ꯉꯁꯤꯗꯤ ꯑꯩꯅ ꯒ꯭ꯌꯥꯟ ꯇꯥꯕ ꯑꯗꯨꯗꯒꯤ ꯊꯕꯛ ꯏꯪꯈꯥꯡꯗ ꯃꯔꯝ ꯃꯣꯛꯄ ꯑꯃꯁꯨꯡ ꯍꯤꯡꯅꯕ ꯄꯨꯟꯁꯤꯗ ꯃꯥꯡ ꯆꯪꯁꯤꯟꯕ ꯍꯥꯏꯕ ꯆꯪꯁꯤꯜꯂꯤꯕꯁꯦ ꯑꯩꯅ ꯄꯤꯛꯏꯉꯩꯗ ꯅꯤꯡꯁꯤꯡꯖꯈꯤꯕ ꯅꯨꯡꯁꯤꯖꯈ꯭ꯔꯕ ꯊꯕꯛꯁꯤꯡ ꯑꯗꯨꯅ ꯃꯔꯝ ꯑꯣꯏꯔꯤꯕꯅꯤ